ꯏꯊꯤꯀꯦꯜ ꯄ꯭ꯔꯦꯛꯇꯤꯁ ꯏꯁꯇꯦꯞꯁ ꯑꯣꯐ ꯏꯊꯤꯀꯦꯜ ꯄ꯭ꯔꯦꯛꯇꯤꯁ ꯑꯣꯏꯒꯦ ꯍꯥꯏꯔꯗꯤ ꯅꯪ ꯐꯥꯔꯁꯂꯤ ꯏꯟꯗꯤꯚꯤꯖ꯭ꯋꯦꯜ ꯕꯤꯖꯤꯅꯦꯁ ꯍꯥꯏꯕꯗꯤ ꯅꯪ ꯐꯥꯔꯁꯂꯤ ꯀꯝꯃꯨꯅꯤꯀꯦꯁꯟꯁꯤ ꯑꯦꯛꯁꯄꯥꯔꯠ ꯑꯣꯏꯒꯗꯕ ꯀꯝꯃꯨꯅꯤꯀꯦꯁꯟꯁ ꯑꯗꯨꯒ ꯑꯣꯅꯦꯁꯇꯤ ꯑꯗꯨꯝꯕ ꯀꯩꯀꯥ ꯂꯩꯒꯗꯕ ꯔꯦꯖꯄꯦꯛ ꯑꯦꯟ ꯑꯃꯒ ꯑꯃꯒ ꯔꯦꯁꯄꯦꯛ ꯑꯗꯨꯝ ꯃꯦꯟꯂꯤ ꯀꯝꯃꯨꯅꯤꯀꯦꯁꯟꯁ ꯍꯩꯒꯗꯕ ꯑꯗꯨꯒ ꯏꯁꯇꯦꯞꯁꯇꯣ ꯕꯤꯍꯦꯕꯤꯌꯔ ꯆꯦꯟꯁ ꯑꯣꯏꯔꯣꯏꯗꯕ ꯑꯗꯨꯒ ꯕꯤꯍꯦꯕꯤꯌꯔ ꯐꯔꯒ ꯅꯪ ꯃꯤ ꯌꯥꯝ ꯈꯪꯅꯒꯗꯕ ꯏꯁꯇꯦꯞꯁ ꯏꯁꯇꯦꯞꯁ ꯋꯥꯟ ꯀꯟꯝꯃꯨꯅꯤꯀꯦꯁꯟ ꯏꯁꯀꯤꯜ ꯏꯁꯇꯦꯞ ꯇꯨ ꯃꯤꯒ ꯌꯥꯝ ꯈꯪꯅꯒꯗꯕ ꯑꯗꯨꯒ ꯏꯁꯇꯦꯞ ꯊ꯭ꯔꯤꯁ ꯃꯤꯟꯁ ꯑꯣꯐ ꯇ꯭ꯔꯥꯟꯁꯄꯣꯔꯠ ꯏꯁꯇꯦꯞ ꯐꯣꯔ ꯀ꯭ꯔꯦꯇꯤꯞ ꯃꯥꯏꯟ ꯏꯁꯇꯦꯞ ꯐꯥꯏꯚ ꯀ꯭ꯔꯦꯇꯤꯞ ꯃꯥꯏꯟ ꯏꯁꯇꯦꯞ ꯐꯥꯏꯚ ꯇ꯭ꯔꯥꯟꯁꯄꯣꯔꯠ ꯏꯁꯇꯦꯞ ꯁꯤꯛꯁ ꯂꯣꯖꯤꯛ ꯕꯤꯖꯤꯅꯦꯁ ꯑꯣꯄꯔꯦꯁꯟ ꯑꯃ ꯆꯠꯊꯒꯦ ꯍꯥꯏꯔꯗꯤ ꯅꯪ ꯃꯅꯤ ꯏꯟꯕꯦꯁ ꯀꯩꯀꯥ ꯇꯧꯔꯒ ꯅꯪ ꯆꯠꯊꯕ ꯌꯥꯏ ꯕꯤꯖꯤꯅꯦꯁ ꯗꯦꯟ ꯌꯨ ꯍꯦꯞ ꯅꯪ ꯃꯥꯡꯁꯨ ꯃꯥꯡꯒꯅꯤ ꯑꯗꯨꯒ ꯇꯣꯡꯁꯨ ꯇꯣꯡꯒꯅꯤ